ꯑꯗꯣꯝꯅ ꯈ꯭ꯋꯥꯏꯗꯒꯤ ꯅꯨꯡꯉꯥꯏꯖꯈꯤꯕ ꯃꯤꯀꯨꯞꯀ ꯂꯩꯕ꯭ꯔꯥ ꯂꯥꯕ ꯇꯥꯔꯒꯗꯤ ꯑꯩꯉꯣꯟꯗ ꯁꯤꯌꯥꯔ ꯇꯧꯔꯛꯎ ꯑꯩꯅ ꯈ꯭ꯋꯥꯏꯗꯒꯤ ꯅꯨꯡꯉꯥꯏꯖꯈꯤꯕ ꯃꯤꯀꯨꯞ ꯑꯃ ꯍꯥꯏꯔꯒꯗꯤ ꯑꯩꯅ ꯀ꯭ꯂꯥꯁ ꯇꯦꯟ ꯊꯥꯕ ꯃꯇꯝꯗ ꯑꯩꯅ ꯈꯟꯖꯔꯨꯕ ꯔꯦꯡꯗꯨꯗꯒꯤ ꯔꯦꯡ ꯑꯃ ꯍꯦꯟꯀꯠꯅ ꯂꯥꯛꯄ ꯍꯥꯏꯕꯗꯤ ꯁꯦꯀꯦꯟ ꯗꯤꯕꯤꯖꯟꯗ ꯄꯥꯁ ꯇꯧꯔꯛꯀꯅꯦꯅ ꯈꯜꯂꯒ ꯐꯥꯔꯁ ꯗꯤꯕꯤꯖꯟꯗ ꯄꯥꯁ ꯇꯧꯔꯛꯄ ꯑꯗꯨꯗꯒꯤ ꯌꯥꯝꯅ ꯑꯩ ꯅꯨꯡꯉꯥꯏꯕ ꯅꯨꯃꯤꯠ ꯑꯃ ꯍꯥꯏꯕꯗꯣ ꯑꯣꯏꯈꯤ